ꯇꯥꯡ ꯑꯃ ꯊꯥ ꯑꯃ ꯂꯤꯁꯤꯡ ꯑꯅꯤ ꯀꯨꯟꯍꯨꯝꯗꯣꯏ ꯇꯥꯡ ꯑꯃ ꯊꯥ ꯑꯃ ꯂꯤꯁꯤꯡ ꯑꯅꯤ ꯀꯨꯟ ꯃꯥꯊꯣꯏ ꯇꯥꯡ ꯑꯃ ꯊꯥ ꯑꯃ ꯂꯤꯁꯤꯡ ꯑꯅꯤ ꯀꯨꯟ ꯃꯔꯤ ꯇꯥꯡ ꯑꯃ ꯊꯥ ꯑꯃ ꯂꯤꯁꯤꯡ ꯑꯅꯤꯒ ꯀꯨꯟ ꯍꯨꯝꯗꯣꯏ ꯇꯥꯡ ꯑꯃ ꯊꯥ ꯑꯃ ꯂꯤꯁꯤꯡ ꯑꯅꯤꯒ ꯀꯨꯟ ꯃꯉꯥ